ꯑꯥ ꯀꯅꯥ ꯑꯩꯈꯣꯏ ꯃꯅꯤꯄꯨꯔꯒꯤ ꯃꯔꯝꯗ ꯋꯥꯔꯤ ꯈꯔ ꯁꯥꯟꯅꯅꯤꯡꯕ ꯃꯅꯤꯄꯨꯔꯒꯤ ꯄꯣꯊꯣꯛꯁꯤꯕꯨ ꯍꯧꯖꯤꯛꯁꯤꯕꯨ ꯀꯔꯤ ꯀꯔꯤꯅ ꯀꯩꯅꯣ ꯇꯧꯔꯤꯒꯦ ꯀꯃꯥꯏ ꯇꯧꯔꯤꯒꯦ ꯑꯝꯇ ꯋꯥꯔꯤ ꯑꯝꯇ ꯍꯥꯏꯐꯦꯠꯇ ꯁꯥꯕꯤꯔꯛꯑꯣ ꯐꯤꯁꯥ ꯂꯣꯟꯁꯥꯒꯤ ꯃꯔꯝꯗꯕꯨ ꯑꯣꯏꯔꯁꯨ ꯏꯟꯖꯥꯡ ꯅꯥꯄꯤ ꯆꯥꯕ ꯊꯛꯄ ꯂꯩꯗꯅ ꯑꯗꯨꯒꯤ ꯃꯔꯝꯗꯕꯨ ꯑꯣꯏꯔꯒꯁꯨ

ꯃꯥꯅꯤ ꯍꯣꯏ ꯍꯣꯏ ꯍꯣꯏ ꯋꯥꯔꯤꯁꯦ ꯐꯪꯗꯤꯌꯦ ꯑꯩꯈꯣꯏ ꯁꯤꯗꯗꯤ ꯀꯔꯤꯝ ꯐꯪꯗꯝꯅꯤꯅ ꯑꯗꯨꯅ ꯈꯤꯇꯪ ꯀꯩꯒꯨꯝꯕ ꯂꯩꯗꯅ ꯂꯤ ꯋꯥꯒꯤ ꯄꯣꯠ ꯆꯩꯕꯨ ꯑꯣꯏꯔꯁꯨ ꯑꯃꯒꯤ ꯑꯣꯏꯔꯁꯨ ꯃꯔꯝꯗ ꯈꯤꯇꯪ ꯍꯥꯏꯕꯤꯔꯛꯑꯣꯕ ꯑꯩꯅ ꯄꯥꯝꯖꯕꯗꯣ ꯃꯅꯤꯄꯨꯔꯒꯤ ꯄꯣꯊꯣꯛ ꯂꯩꯗꯅ ꯂꯤ ꯋꯥꯅ ꯁꯥꯕ ꯄꯣꯠꯆꯩ ꯑꯃꯃꯁꯦ ꯑꯩꯁꯨ ꯌꯥꯝꯟ ꯄꯥꯝꯖꯩꯌꯦꯕ ꯑꯗꯨꯏ ꯃꯔꯝꯗꯁꯨ ꯈꯤꯇꯪ ꯍꯥꯏꯕꯤꯌꯨ ꯄꯣꯂꯥꯡꯕꯨ ꯑꯣꯏꯔꯁꯨ ꯊꯨꯃꯣꯛꯄꯨ ꯑꯣꯏꯔꯕꯁꯨ ꯂꯤ ꯋꯥꯅ ꯁꯥꯕ ꯂꯩꯗꯅ ꯑꯗꯨ ꯄꯥꯝꯖꯕ ꯑꯗꯨꯅ ꯀꯌꯥ ꯄꯤꯕ ꯀꯃꯥꯏ ꯇꯧꯕ ꯀꯌꯥ ꯈꯤꯇꯪ ꯍꯟꯗꯕ ꯂꯩꯗꯅ ꯐꯖꯒꯗꯧꯕ ꯃꯑꯣꯡꯗꯁꯨ ꯄꯥꯝꯃꯤ ꯄꯥꯝꯃꯤ ꯐꯛꯁꯨ ꯄꯥꯝꯃꯤ ꯑꯗꯨꯒꯨꯝꯕꯗꯁꯨ ꯄꯥꯝꯃꯤꯅꯤꯅꯦ ꯈꯔ ꯑꯗꯨꯒꯨꯝꯕꯗ ꯂꯩꯗꯅ ꯁꯥꯏꯖꯁꯤ ꯃꯦꯗꯤꯌꯝ ꯁꯥꯏꯖꯇ ꯑꯗꯨꯝ ꯇꯧꯔꯁꯨ ꯌꯥꯏ ꯃꯌꯥꯝ ꯆꯠꯅꯕ ꯌꯥꯕ ꯍꯥꯏꯕ ꯑꯃ ꯂꯩꯗꯅ ꯈꯤꯇꯪ ꯑꯗꯣꯝꯅ ꯇꯥꯊꯣꯛ ꯇꯥꯁꯤꯟ ꯇꯧꯔꯒ ꯂꯩꯗꯅ ꯑꯗꯨꯝ ꯆꯠꯅꯕꯁꯨ ꯌꯥꯕ ꯑꯗꯩ ꯈꯔ ꯀꯩꯅꯣ ꯇꯧꯕꯁꯦ ꯍꯣꯏ ꯍꯣꯏ ꯅꯣꯡꯃ ꯂꯥꯛꯆꯒꯦ ꯌꯦꯡꯕ ꯑꯣꯏꯅ ꯑꯗꯨ ꯊꯥꯕꯤꯔꯛꯄꯗꯤ ꯌꯥꯔꯣꯏꯗ꯭ꯔꯣ ꯗꯤꯂꯤꯚꯔꯤ ꯇꯧꯕꯤꯌꯣ ꯑꯗꯨꯅ ꯀꯌꯥ ꯀꯃꯥꯏ ꯇꯧꯕ ꯑꯗꯨꯁꯨ ꯍꯥꯏꯐꯦꯠ ꯍꯥꯏꯕꯤꯔꯝꯃꯣ ꯍꯜꯂꯣ ꯍꯣꯏ ꯍꯣꯏ ꯑꯗꯨꯁꯨ ꯄꯥꯝꯝꯤꯅꯤꯅꯦ ꯑꯩꯈꯣꯏꯒꯤ ꯃꯅꯤꯄꯨꯔꯒꯤ ꯃꯣꯏꯔꯥꯡ ꯐꯤꯖꯟ ꯀꯣꯠꯄꯤ ꯑꯗꯒꯤ ꯃꯣꯝꯄꯥꯛ ꯐꯤꯗꯛꯇ ꯀꯥꯟꯆꯤ ꯍꯥꯏꯕꯤ ꯀꯥꯏꯅ ꯂꯩꯗꯅ ꯀꯥꯡꯒꯟ ꯅꯨꯡꯒꯟ ꯑꯃ ꯑꯃꯗꯨꯁꯨ ꯌꯥꯝ ꯄꯥꯝꯃꯦꯕ ꯑꯗꯨꯅ ꯀꯃꯥꯏ ꯇꯧꯕꯅꯣ